ꯏꯁꯩ ꯍꯥꯏꯕꯁꯤ ꯌꯥꯝꯅ ꯏꯝꯄꯣꯔꯇꯦꯟ ꯑꯣꯏꯕ ꯑꯃꯅꯤ ꯖꯒꯣꯏ ꯍꯥꯏꯔꯁꯨ ꯖꯒꯣꯏ ꯑꯃꯁꯨꯡ ꯑꯩꯈꯣꯏꯅ ꯑꯇꯣꯞꯄ ꯑꯦꯛꯇꯤꯕꯤꯇꯤ ꯀꯩꯀꯥ ꯇꯧꯔꯤꯕꯁꯤꯀꯣ ꯏꯁꯩ ꯍꯥꯏꯁꯤꯁꯨ ꯏꯝꯄꯣꯔꯇꯦꯟ ꯑꯣꯏꯕ ꯃꯈꯜ ꯑꯃꯅꯤ ꯑꯩꯈꯣꯏꯅ ꯊꯕꯛ ꯇꯧꯕꯗ ꯅꯣꯡꯐꯥꯗꯣꯛ ꯏꯁꯩ ꯇꯥꯅꯤꯡꯉꯛꯏ ꯑꯩꯈꯣꯏꯅ ꯄꯥꯝꯖꯕ ꯏꯁꯩ ꯑꯗꯨ ꯈꯟꯗꯨꯅ ꯇꯧꯔꯕꯗꯤ ꯑꯩꯈꯣꯏꯗ ꯍꯦꯟꯅ ꯅꯨꯡꯉꯥꯏꯍꯟꯕ ꯑꯃꯗꯤ ꯍꯦꯟꯅ ꯇꯧꯍꯟꯅꯤꯡꯕ ꯑꯃꯁꯨ ꯐꯥꯎꯏ ꯏꯁꯩ ꯑꯁꯤ ꯅꯨꯡꯉꯥꯏꯇꯕ ꯃꯇꯝꯗꯅ ꯅꯨꯡꯉꯥꯏꯇꯕ ꯏꯁꯩ ꯇꯥꯕ ꯑꯃꯁꯨꯡ ꯍꯔꯥꯎꯕ ꯃꯇꯝꯗꯅ ꯍꯔꯥꯎꯕ ꯏꯁꯩ ꯇꯥꯕ ꯑꯗꯨꯒ ꯃꯌꯥꯝ ꯄꯨꯜꯂꯒꯁꯨ ꯃꯌꯥꯝꯅ ꯈꯪꯕ ꯏꯁꯩ ꯑꯗꯨ ꯊꯥꯔꯒꯗꯤ ꯍꯦꯟꯅ ꯅꯨꯡꯉꯥꯏ ꯑꯃꯁꯨꯡ ꯑꯩꯈꯣꯏꯅ ꯊꯕꯛ ꯇꯧꯕ ꯀꯣꯟ ꯐꯦꯡꯕ ꯊꯕꯛ ꯇꯧꯕꯗ ꯍꯥꯏꯔꯕꯗ ꯀꯣꯟ ꯐꯦꯡꯕ ꯑꯃꯗꯤ ꯑꯇꯣꯞꯄ ꯀꯩꯀꯥ ꯇꯧꯔꯁꯨ ꯏꯁꯩ ꯑꯁꯤ ꯑꯗꯨꯝꯃꯛ ꯑꯗꯨꯝ ꯇꯥꯅꯤꯡꯉꯛꯏ ꯕꯥꯠꯔꯨꯝꯗ ꯑꯩꯈꯣꯏꯅ ꯀꯔꯤ ꯏꯔꯨꯖꯔꯁꯨ ꯑꯗꯨꯗꯒꯤꯗꯤ ꯑꯩꯈꯣꯏꯅ ꯑꯗꯨꯝ ꯂꯝꯕꯤꯗ ꯆꯠꯂꯁꯨ ꯅꯠꯇ꯭ꯔꯒ ꯒꯥꯔꯤ ꯇꯣꯡꯉꯁꯨ ꯑꯩꯈꯣꯏꯅ ꯏꯁꯩ ꯑꯁꯤ ꯑꯗꯨꯝ ꯇꯥꯅꯤꯡꯏ ꯏꯁꯩ ꯇꯥꯕꯅ ꯑꯩꯈꯣꯏꯒꯤ ꯃꯨꯠꯁꯦ ꯍꯦꯟꯅ ꯑꯞ ꯇꯧꯍꯜꯂꯒ ꯅꯨꯡꯉꯥꯏꯍꯜꯂꯦꯕꯀꯣ ꯑꯗꯨꯅ ꯏꯁꯩ ꯇꯥꯔꯒ ꯑꯩꯈꯣꯏ ꯋꯥꯈꯜ ꯑꯁꯤ ꯅꯨꯡꯉꯥꯏꯅ ꯑꯃꯁꯨꯡ ꯂꯩꯇꯥꯅ ꯍꯥꯔꯥꯎꯅ ꯂꯩꯒꯗꯕꯅꯤ ꯑꯃꯁꯨꯡ ꯏꯁꯩ ꯏꯁꯩ ꯄꯥꯝꯃꯦ ꯍꯥꯏꯁꯦ ꯑꯩꯅ ꯏꯁꯩꯗ ꯑꯣꯏꯅ ꯄꯨꯔꯥ ꯑꯩꯏꯅ ꯂꯥꯏꯟ ꯑꯣꯏꯅ ꯆꯠꯀꯦꯗꯤ ꯈꯟꯗꯦ ꯑꯗꯨꯝ ꯑꯩꯒꯤ ꯍꯣꯕꯤ ꯑꯣꯏꯕꯅ ꯑꯩ ꯏꯁꯩ ꯑꯁꯦ ꯑꯗꯨꯝ ꯄꯥꯝꯖꯩꯅ ꯍꯥꯏꯖꯕꯅꯦ ꯑꯗꯨꯒ ꯏꯁꯩ ꯑꯁꯦ ꯁꯛꯄꯗ ꯅꯨꯡꯉꯥꯏꯕ ꯑꯃꯗꯤ ꯔꯤꯗꯝ ꯇꯥꯕꯗ ꯅꯨꯡꯉꯥꯏꯕ ꯏꯁꯩꯗꯨꯅ ꯍꯦꯟꯅꯃꯛ ꯄꯥꯝꯖꯩꯀꯣ ꯑꯗꯨꯒ ꯑꯩꯈꯣꯏꯅ ꯃꯌꯥꯝ ꯄꯨꯜꯂ ꯀꯥꯟꯗ ꯂꯩꯕ ꯑꯃꯗꯤ ꯑꯩꯈꯣꯏꯅ ꯃꯌꯥꯝ ꯄꯨꯜꯂꯒ ꯂꯩꯔꯒꯗꯤ ꯑꯩꯈꯣꯏꯅ ꯃꯣꯏꯁꯨ ꯈꯪꯕ ꯏꯁꯩ ꯑꯃꯁꯨꯡ ꯑꯩꯈꯣꯏꯅ ꯈꯪꯕ ꯏꯁꯩ ꯑꯗꯨ ꯌꯥꯝꯅ ꯂꯥꯎꯅ ꯍꯧꯅ ꯊꯥꯔꯒ ꯍꯦꯟꯅ ꯅꯨꯡꯉꯥꯏꯖꯩ ꯑꯗꯨꯒ ꯏꯁꯩ ꯍꯦꯛ ꯊꯥꯔꯛꯄꯒ ꯑꯩꯈꯣꯏꯁꯨ ꯑꯩꯈꯣꯏꯗ ꯏꯁꯥꯗ ꯖꯒꯣꯏ ꯁꯥꯅꯤꯡꯕ ꯑꯃꯗꯤ ꯑꯗꯨ ꯀꯩꯀꯥ ꯃꯌꯥꯝ ꯐꯥꯎꯍꯜꯂꯤ ꯑꯗꯨꯒ ꯏꯁꯩ ꯑꯁꯦ ꯃꯅꯤꯄꯨꯔ ꯃꯅꯤꯄꯨꯔ ꯏꯁꯩꯗ ꯃꯅꯤꯄꯨꯔ ꯏꯁꯩ ꯍꯥꯏꯔꯒꯅ ꯃꯅꯤꯄꯨꯔ ꯏꯁꯩꯗꯅ ꯈꯔ ꯅꯨꯡꯉꯥꯏꯇꯕ ꯑꯗꯨꯒꯨꯝꯕ ꯑꯃꯗꯤ ꯃꯅꯤꯄꯨꯔ ꯏꯁꯩꯗ ꯑꯩꯅ ꯈ꯭ꯋꯥꯏꯗꯒꯤ ꯄꯥꯝꯖꯕꯗꯤ ꯋꯥꯍꯟꯊꯣꯛ ꯂꯩꯕ ꯑꯃꯗꯤ ꯁꯛꯄꯗ ꯅꯨꯡꯉꯥꯏꯕ ꯑꯣꯏꯕ ꯑꯗꯨꯒꯨꯝꯕ ꯏꯁꯩ ꯑꯗꯨꯅ ꯍꯦꯟꯅ ꯄꯥꯝꯖꯩ ꯑꯗꯨꯒ ꯃꯅꯤꯄꯨꯔꯗꯪ ꯈꯛ ꯅꯠꯇꯦ ꯑꯩꯅ ꯄꯥꯝꯂꯤꯕꯁꯦ ꯏꯪꯂꯤꯁꯨ ꯌꯥꯎꯏ ꯑꯇꯣꯞꯄ ꯑꯇꯣꯞꯄ ꯂꯣꯟꯁꯨ ꯌꯥꯎꯏ ꯑꯩꯈꯣꯏꯅ ꯄꯥꯝꯃꯤꯁꯦ ꯏꯁꯩ ꯍꯥꯏꯔꯒ ꯑꯗꯨꯝ ꯑꯩꯈꯣꯏꯒꯤ ꯑꯩꯈꯣꯏꯒꯤ ꯏꯃꯥꯂꯣꯟ ꯅꯠꯇꯕ ꯑꯗꯨꯁꯨ ꯑꯇꯣꯞꯄ ꯀꯌꯥꯁꯨ ꯄꯥꯝꯖꯩ ꯑꯔꯥꯡꯕ ꯏꯁꯩꯗꯅ ꯑꯔꯥꯡꯕ ꯏꯁꯩꯒꯨꯝꯕ ꯑꯣꯏꯔꯒꯅ ꯑꯩꯈꯣꯏꯅ ꯏꯪꯂꯤꯁꯀꯤ ꯏꯁꯩꯒꯨꯝꯕ ꯑꯗꯨꯗꯒꯤꯗꯤ ꯈꯔ ꯑꯗꯨꯒꯨꯝꯕ ꯄꯥꯝꯖꯩ ꯑꯗꯨꯒ ꯑꯩꯈꯣꯏꯅ ꯃꯨꯠ ꯅꯨꯡꯉꯥꯏꯇ꯭ꯔꯕ ꯃꯇꯝꯗꯅ ꯁꯦꯠ ꯑꯣꯏꯕ ꯏꯁꯩ ꯑꯁꯤ ꯇꯥꯔꯒꯅ ꯅꯨꯡꯉꯥꯏꯖꯩ ꯑꯃꯗꯤ ꯅꯨꯡꯉꯥꯏꯕ ꯃꯇꯝꯗꯅ ꯅꯨꯡꯉꯥꯏꯕ ꯏꯁꯩ ꯇꯥꯕꯁꯦ ꯅꯨꯡꯉꯥꯏꯖꯩ ꯑꯗꯨꯒ ꯏꯁꯩ ꯇꯔꯥꯒ ꯑꯩꯈꯣꯏꯗ ꯅꯨꯡꯉꯥꯏꯇꯕ ꯐꯤꯂꯤꯡꯁ ꯑꯃ ꯐꯥꯎꯕ ꯅꯨꯡꯉꯥꯏꯇꯕꯒꯤ ꯋꯥꯈꯜ ꯑꯃ ꯐꯥꯎꯕ ꯑꯗꯨ ꯑꯗꯨꯝ ꯑꯍꯟ ꯑꯣꯏꯔꯁꯨ ꯑꯉꯥꯡ ꯑꯣꯏꯔꯁꯨ ꯑꯗꯨꯝ ꯑꯩꯈꯣꯏꯒꯤ ꯃꯨꯠꯁꯦ ꯑꯗꯨꯝ ꯑꯞ ꯑꯣꯏꯍꯜꯂꯦꯕꯀꯣ ꯑꯗꯨꯒ ꯏꯁꯩ ꯇꯥꯔꯒ ꯑꯩꯈꯣꯏ ꯋꯥꯈꯜ ꯅꯨꯡꯉꯥꯏꯔꯒ ꯂꯩꯕꯅ ꯍꯦꯟꯅꯁꯨ ꯐꯕꯅꯤꯅ ꯐꯕꯅꯤꯅ ꯑꯩꯈꯣꯏ ꯑꯗꯨꯝ ꯇꯥꯏ ꯑꯗꯨꯒ ꯑꯗꯨꯝꯁꯨ ꯇꯥꯒꯗꯕꯅꯤ ꯑꯗꯨꯒ ꯑꯩꯈꯣꯏꯅ ꯒꯥꯔꯤꯒꯨꯝꯕ ꯒꯥꯔꯤꯒꯨꯝꯕ ꯇꯣꯡꯕ ꯒꯥꯔꯤꯒꯨꯝꯕ ꯇꯣꯡꯕꯗꯅ ꯑꯩꯈꯣꯏꯅ ꯈꯔ ꯏꯪ ꯇꯞꯄ ꯂꯣꯡ ꯗ꯭ꯔꯥꯏꯕꯀꯤꯒꯨꯝꯕ ꯆꯠꯂꯒꯅ ꯈꯔ ꯏꯪ ꯇꯞꯄ ꯏꯁꯩ ꯃꯌꯥꯝꯅꯁꯨ ꯑꯗꯨꯝ ꯐꯝꯃꯤꯕ